ꯊꯕꯛ ꯐꯪꯗꯕꯒꯤ ꯁꯃꯁ꯭ꯌꯥ ꯀꯣꯛꯍꯟꯕ ꯍꯥꯏꯕꯁꯤ ꯂꯥꯏꯔꯤꯛ ꯇꯝꯕꯗ ꯀ꯭ꯋꯥꯂꯤꯇꯤ ꯏꯗꯨꯀꯦꯁꯟ ꯑꯣꯏꯍꯟꯕ ꯇꯉꯥꯏꯐꯗꯦ ꯀ꯭ꯋꯥꯂꯤꯇꯤ ꯏꯗꯨꯀꯦꯁꯟ ꯑꯣꯏꯕ ꯇꯥꯔꯒꯗꯤ ꯀꯔꯈꯥꯅ ꯑꯆꯧ ꯑꯆꯧꯕ ꯐꯦꯛꯇꯔꯤ ꯀꯌꯥ ꯂꯤꯡꯈꯠꯂꯛꯇꯨꯅ ꯃꯤ ꯀꯌꯥ ꯀꯌꯥ ꯊꯕꯛ ꯄꯤꯗꯨꯅ ꯊꯕꯛ ꯐꯪꯍꯟꯕꯗ ꯈꯨꯗꯣꯡ ꯆꯥꯕ ꯑꯃ ꯑꯣꯏꯒꯗ꯭ꯔꯥ ꯍꯥꯏꯅ ꯈꯜꯂꯦ